ꯚꯤꯍꯤꯀꯜꯗ ꯆꯠꯄ ꯌꯥꯎꯋꯤ ꯀꯅꯥꯒꯨꯝꯕꯗꯤ ꯐ꯭ꯂꯥꯏꯠꯇ ꯆꯠꯄ ꯌꯥꯎꯏ ꯀꯅꯥꯒꯨꯝꯕꯗꯤ ꯏꯚꯟ ꯈꯣꯡꯅ ꯐꯥꯎꯕ ꯆꯠꯄꯁꯨ ꯌꯥꯎꯋꯤ ꯃꯁꯤꯅ ꯑꯩꯈꯣꯏꯉꯣꯟꯗ ꯀꯥꯟꯅꯕꯁꯤ ꯌꯥꯝ ꯂꯩꯌꯦ ꯀꯥꯟꯅꯕ

ꯑꯁꯤꯒꯨꯝꯕ ꯀꯌꯥ ꯑꯁꯤ ꯑꯩꯈꯣꯏꯉꯣꯟꯗ ꯊꯦꯡꯅꯩ ꯑꯗꯨꯅ ꯖꯔꯅꯤ ꯆꯠꯄꯁꯤꯅ ꯑꯩꯈꯣꯏꯉꯣꯟꯗ ꯔꯤꯂꯤꯐ ꯌꯥꯝꯅ ꯄꯣꯊꯥꯍꯜꯂꯤ ꯎꯕ ꯐꯪꯗꯕ ꯃꯌꯥꯝꯁꯨ ꯎꯍꯜꯂꯤ ꯆꯥꯕ ꯐꯪꯗꯕ ꯀꯌꯥ ꯑꯃꯔꯣꯝꯁꯨ ꯃꯐꯝ ꯑꯇꯣꯞ ꯑꯇꯣꯞꯄꯗ ꯃꯤꯒꯤ ꯑꯥꯏꯇꯦꯝꯁ ꯃꯤꯒꯤ ꯑꯅꯧ ꯑꯅꯧꯕ ꯆꯥꯛ ꯑꯦꯟꯁꯥꯡꯗ ꯑꯣꯏꯔꯁꯨ ꯑꯁꯤꯒꯨꯝꯕ ꯃꯌꯥꯝ ꯊꯦꯡꯅꯩ ꯑꯗꯨꯒ ꯁꯤꯗꯁꯨ ꯑꯩꯈꯣꯏꯒꯤ ꯍꯛꯆꯥꯡꯗꯁꯨ ꯌꯥꯝ ꯏꯁꯇ꯭ꯔꯦꯠ ꯑꯣꯏꯍꯜꯂꯦ ꯍꯥꯏꯕꯁꯦ